ꯍꯜꯂꯣ ꯑꯣ ꯃꯦꯗꯥꯝ ꯑꯩꯁꯦ ꯀꯩꯅꯣꯅꯦ ꯑꯩꯒꯤ ꯃꯤꯡ ꯔꯣꯖꯔ ꯀꯧꯋꯦꯕ ꯑꯩ ꯍꯞꯇꯥ ꯑꯅꯤꯃꯨꯛꯁꯦ ꯁꯨꯝ ꯃꯦꯗꯥꯝꯒꯁꯨ ꯇꯥꯅꯅꯤꯡꯕ ꯍꯥꯏꯇꯔꯦ ꯑꯩꯈꯣꯏꯒꯤ ꯃꯦꯗꯥꯝ ꯍꯣꯏ ꯁꯨꯝ ꯀꯥꯎꯟꯁꯤꯂꯤꯡꯒꯤ ꯑꯇꯩ ꯑꯇꯩ ꯊꯦꯔꯥꯄꯤ ꯃꯈꯜ ꯃꯈꯜ ꯇꯧꯋꯦ ꯍꯥꯏꯕꯗꯨꯗ ꯁꯨꯝ ꯀꯔꯤ ꯀꯔꯤ ꯑꯩꯈꯣꯏꯒꯤ ꯀꯩꯅꯣꯗ ꯊꯦꯡꯅꯖꯕ ꯍꯥꯏꯇꯔꯦ ꯑꯩꯈꯣꯏ ꯃꯔꯤ ꯃꯇꯥꯁꯤꯡ ꯆꯠꯂꯨꯕ ꯈꯣꯠꯂꯨꯕꯁꯤꯡꯗꯒꯤ ꯑꯗꯣ ꯑꯩꯁꯦ ꯍꯞꯇꯥ ꯑꯅꯤꯃꯨꯛꯁꯦ ꯆꯥꯕ ꯈꯣꯠꯄꯁꯦ ꯏꯅꯨꯡ ꯅꯨꯡꯉꯥꯏꯇꯕ ꯋꯥꯈꯜꯁꯦ ꯑꯩꯈꯣꯏꯒꯤ ꯈꯟꯒꯤꯕ ꯑꯃ ꯁꯨꯝ ꯈꯟꯕꯒꯤ ꯇꯥꯏꯞꯇ ꯂꯩꯕ ꯑꯗꯒꯤ ꯊꯕꯛ ꯑꯃ ꯇꯧꯔꯁꯨ ꯄꯨꯛꯅꯤꯡ ꯆꯪꯗꯕ ꯈꯣꯠꯇꯅ ꯑꯗꯒꯤ ꯀꯥꯎꯒꯟꯕ ꯑꯗꯒꯤ ꯍꯧꯖꯤꯛꯇ ꯄꯥꯏꯔꯝꯕ ꯄꯣꯠꯇꯣ ꯀꯗꯥꯏꯗ ꯊꯝꯃꯤꯅꯣ ꯍꯦꯛꯇ ꯁꯤꯒꯨꯝꯕ ꯄꯣꯠꯁꯦ ꯈꯔ ꯁꯨꯝ ꯊꯣꯛꯀꯟꯕ ꯍꯥꯏꯇꯔꯦ ꯑꯗꯒꯤ ꯍꯛꯆꯥꯡ ꯀꯣꯛꯁꯤꯁꯨ ꯃꯔꯛ ꯃꯔꯛꯇ ꯍꯦꯛ ꯅꯨꯡꯉꯥꯏꯇꯕ ꯍꯥꯏꯇꯔꯦ ꯁꯤꯒꯤ ꯄ꯭ꯔꯣꯕ꯭ꯂꯦꯝ ꯑꯃ ꯁꯨꯝ ꯀꯣꯛꯁꯤ ꯐꯤꯂꯝ ꯁꯥꯟꯅꯕꯒꯤ ꯇꯥꯏꯞꯇ ꯇꯧꯕ ꯍꯥꯏꯇꯔꯦ ꯑꯥ ꯁꯤ ꯃꯦꯗꯥꯝ ꯀꯃꯥꯏꯅ ꯇꯧꯗꯣꯏꯅꯣ ꯀꯣꯛꯁꯦ ꯏꯁꯇ꯭ꯔꯦꯁ ꯆꯠꯄꯒꯤ ꯇꯥꯏꯞꯇ ꯇꯧꯕꯒꯤ ꯇꯥꯏꯞꯇ ꯇꯧꯕ ꯍꯥꯏꯇꯔꯦ ꯑꯗꯨ ꯑꯩꯁꯦ ꯐꯥꯏꯅꯥꯟꯁꯦꯜꯒꯤ ꯄ꯭ꯔꯣꯕ꯭ꯂꯦꯝꯕꯨꯗꯤ ꯈꯔ ꯁꯨꯝ ꯍꯥꯏꯗꯤ ꯍꯥꯟꯅ ꯃꯃꯥꯡꯗ ꯂꯩꯔꯝꯃꯦ ꯍꯧꯖꯤꯛꯄꯨꯗꯤ ꯈꯔꯗꯤ ꯐꯗꯔꯛꯑꯦꯕꯀꯣ ꯑꯗꯨ ꯀꯃꯥꯏꯅ ꯀꯃꯥꯏꯅ ꯇꯧꯗꯣꯏꯅꯣ ꯃꯦꯗꯥꯝ ꯍꯣꯏ ꯍꯣꯏ ꯕ꯭ꯔꯦꯟꯁꯤ ꯔꯦꯁ ꯐꯪꯗꯕꯒꯤ ꯕ꯭ꯔꯦꯟꯁꯤ ꯔꯦꯁ ꯐꯪꯗꯕꯒꯤ ꯇꯥꯏꯞ ꯇꯧꯕ ꯍꯥꯏꯇꯔꯦ

ꯃꯦꯗꯥꯝ ꯄꯨꯡ ꯀꯌꯥ ꯑꯗꯥꯏꯗ ꯁꯪꯕ ꯃꯥꯜꯂꯤ ꯍꯣꯏ ꯌꯥꯏꯌꯦ ꯃꯦꯗꯥꯝ ꯀꯣꯛꯁꯦ ꯑꯩꯈꯣꯏꯒꯤ ꯏꯁꯇ꯭ꯔꯦꯁ ꯆꯠꯄꯒꯤ ꯇꯥꯏꯞ ꯁꯨꯝ ꯋꯥꯈꯜꯁꯦ ꯔꯦꯁ ꯐꯪꯉꯛꯇꯕ ꯍꯥꯏꯇꯔꯦ ꯀꯩꯗꯧ ꯖꯥꯠꯅꯣ ꯑꯃꯨꯛꯇꯪ ꯊꯦꯔꯥꯄꯤ ꯃꯆꯥ ꯑꯃꯇ

ꯍꯣꯏ ꯃꯦꯗꯥꯝ ꯃꯦꯗꯥꯝ ꯑꯩ ꯈꯤꯇꯪ ꯉꯟꯅ ꯂꯥꯛꯆꯒꯦ ꯑꯗꯨꯒ ꯑꯦꯄꯣꯏꯟꯃꯦꯟꯗꯨ ꯂꯧꯖꯔꯒ ꯑꯗꯨꯃꯥꯏꯅ ꯌꯦꯡꯁꯤ ꯎꯝ ꯍꯣꯏ